ꯑꯩꯈꯣꯏꯅ ꯑꯉꯥꯡ ꯑꯣꯏꯔꯤꯉꯩꯗꯗꯤ ꯃꯣꯕꯥꯏꯟ ꯐꯣꯜ ꯑꯁꯤ ꯂꯩꯔꯝꯗꯦ ꯃꯤ ꯑꯃꯒ ꯃꯤ ꯑꯃꯒ ꯄꯥꯎ ꯐꯥꯎꯅꯅꯕ ꯍꯣꯠꯅꯕꯗ ꯆꯤꯊꯤꯒꯤ ꯈꯨꯊꯥꯡꯗ ꯐꯥꯎꯅꯔꯝꯃꯤ ꯍꯧꯖꯤꯛꯇꯤ ꯃꯣꯕꯥꯏꯟ ꯐꯣꯜ ꯂꯥꯛꯄꯗꯒꯤ ꯃꯐꯝ ꯑꯃꯗꯒꯤ ꯃꯐꯝ ꯑꯃꯗ ꯃꯤ ꯑꯃꯒ ꯃꯤ ꯑꯃꯒ ꯑꯄꯥꯝꯕ ꯃꯇꯝꯗ ꯑꯗꯨꯝ ꯄꯥꯎ ꯐꯥꯎꯅꯕ ꯉꯝꯃꯦ ꯏꯁꯃꯥꯔꯠ ꯐꯣꯜ ꯑꯃꯨꯛ ꯂꯥꯛꯈꯤꯕꯗꯒꯤ ꯑꯩꯈꯣꯏꯅ ꯚꯤꯗꯤꯑꯣ ꯀꯣꯜꯒꯤ ꯈꯨꯊꯥꯡꯗ ꯃꯤ ꯑꯃꯒ ꯃꯤ ꯑꯃꯒ ꯁꯛꯀ ꯁꯛꯀ ꯎꯅꯔꯒ ꯋꯥꯔꯤ ꯁꯥꯟꯅꯕꯁꯨ ꯌꯥꯔꯦ ꯑꯗꯨꯒ ꯑꯩꯈꯣꯏꯅ ꯕꯦꯡꯇ ꯄꯩꯁꯥ ꯊꯝꯕ ꯂꯧꯊꯣꯛꯄꯗ ꯏꯁꯀ꯭ꯌꯨ ꯁꯥꯡꯅ ꯁꯥꯡꯅ ꯂꯦꯞꯄꯗꯨꯁꯨ ꯍꯟꯊꯔꯦ ꯏꯟꯇꯔꯅꯦꯠ ꯕꯦꯡꯀꯤꯡ ꯖꯤꯄꯦꯗ ꯂꯣꯏꯅ ꯄꯩꯁꯥ ꯊꯥꯗꯣꯛ ꯊꯥꯖꯤꯟ ꯌꯥꯔꯦ ꯍꯧꯖꯤꯛꯇꯤ ꯑꯗꯨꯒ ꯑꯩꯈꯣꯏꯅ ꯃꯐꯝ ꯑꯃꯗꯒꯤ ꯃꯐꯝ ꯑꯃꯗ ꯀꯣꯏꯕ ꯆꯠꯄ ꯀꯔꯤ ꯑꯗꯨꯝ ꯑꯄꯥꯝꯕ ꯆꯠꯄ ꯃꯇꯝꯗ ꯐ꯭ꯂꯥꯏꯠ ꯇꯤꯛꯀꯦꯠ ꯇ꯭ꯔꯦꯟ ꯇꯤꯛꯀꯦꯠ ꯍꯥꯟꯅ ꯃꯥꯡꯖꯧꯅꯅ ꯐꯣꯟꯗꯒꯤ ꯇꯤꯛꯀꯦꯠ ꯀꯛꯄ ꯌꯥꯔꯦ ꯍꯣꯇꯦꯜ ꯑꯃꯗ ꯂꯩꯒꯦ ꯍꯥꯏꯔꯕꯁꯨ ꯍꯥꯟꯅ ꯕꯨꯀꯤꯡ ꯇꯧꯁꯟꯕ ꯌꯥꯔꯦ ꯑꯗꯨꯒ ꯌꯥꯝꯅ ꯃꯔꯨ ꯑꯣꯏꯕ ꯑꯃꯅ ꯄꯦꯟꯗꯥꯃꯤꯛ ꯃꯇꯝꯗꯁꯨ ꯁꯥꯇ꯭ꯔ ꯑꯩꯈꯣꯏꯗ ꯃꯣꯕꯥꯏꯅ ꯐꯣꯟꯅ ꯌꯥꯝꯅ ꯑꯆꯧꯕ ꯀꯥꯟꯅꯕ ꯑꯃ ꯄꯤ ꯂꯥꯏꯔꯤꯛ ꯇꯝꯕ ꯌꯥꯗ꯭ꯔꯕ ꯃꯇꯝꯗ ꯁꯣꯁꯤꯌꯦꯟ ꯗꯤꯁꯇꯦꯟꯁ ꯂꯩꯕ ꯃꯇꯝꯗ ꯑꯣꯟꯂꯥꯏꯟ ꯀ꯭ꯂꯥꯁꯀꯤ ꯈꯨꯊꯥꯡꯗ ꯁꯥꯇ꯭ꯔ ꯑꯩꯈꯣꯏꯗ ꯌꯥꯝꯅ ꯆꯥꯎꯕ ꯀꯥꯟꯅꯕ ꯑꯃ ꯄꯤ ꯑꯗꯨꯅ ꯑꯣꯟꯂꯥꯏꯟ ꯀ꯭ꯂꯥꯁꯇ ꯐꯖꯅ ꯁ꯭ꯇꯗꯤ ꯇꯧꯕ ꯉꯝꯃꯤ ꯑꯗꯨꯒ ꯑꯩꯈꯣꯏꯅ ꯃꯐꯝ ꯑꯃ ꯆꯠꯄ ꯃꯇꯝꯗ ꯃꯐꯝ ꯑꯃ ꯃꯐꯝꯗꯨ ꯈꯪꯗ꯭ꯔꯕ ꯃꯇꯝꯗ ꯖꯤ ꯄꯤ ꯑꯦꯁꯀꯤ ꯈꯨꯊꯥꯡꯗ ꯃꯦꯞ ꯌꯦꯡꯉꯒ ꯑꯩꯈꯣꯏꯅ ꯆꯠꯅꯤꯡꯏꯕ ꯃꯐꯝꯗꯨ ꯗꯥꯏꯔꯦꯛ ꯌꯧꯅꯕ ꯆꯠꯄ ꯉꯝꯃꯦ ꯑꯗꯨꯒ ꯑꯩꯈꯣꯏꯅ ꯁꯥꯇ꯭ꯔ ꯑꯩꯈꯣꯏꯗ ꯌꯥꯝꯅ ꯀꯥꯟꯅꯕ ꯑꯩꯈꯣꯏꯅ ꯈꯪꯗꯕ ꯇꯣꯄꯤꯛꯇ ꯒꯨꯒꯜꯗ ꯑꯃꯁꯨꯡ ꯌꯨꯇ꯭ꯌꯨꯞꯇ ꯌꯦꯡꯗꯨꯅ ꯃꯃꯨꯠ ꯇꯥꯅ ꯈꯪꯕꯁꯨ ꯉꯝꯃꯦ ꯍꯧꯖꯤꯛꯇꯤ ꯃꯣꯕꯥꯏꯜ ꯐꯣꯟꯒꯤ ꯀꯥꯟꯅꯕꯁꯤ ꯍꯥꯏꯕꯗ ꯂꯣꯏꯔꯔꯣꯏ ꯌꯥꯝꯟ ꯂꯩꯈ꯭ꯔꯦ